ꯑꯩꯅ ꯈ꯭ꯋꯥꯏꯗꯒꯤ ꯄꯥꯝꯖꯒꯤꯕ ꯑꯩꯅ ꯌꯦꯡꯖꯕꯗ ꯐꯤꯂꯝ ꯌꯦꯡꯖꯕꯗ ꯈ꯭ꯋꯥꯏꯗꯒꯤ ꯈꯣꯏꯗꯖꯒꯤꯕ ꯐꯤꯂꯝꯗꯤ ꯊꯕꯥꯇꯣꯟꯅꯤ ꯃꯁꯤꯒꯤ ꯐꯤꯂꯝ ꯑꯁꯤ ꯀꯩꯒꯤꯗꯃꯛꯇ ꯑꯩ ꯄꯥꯝꯖꯔꯤꯕꯅꯣ ꯍꯥꯏꯕꯗꯤ ꯑꯩꯅ ꯐꯤꯂꯝ ꯑꯁꯤ ꯑꯩꯈꯣꯏꯒꯤ ꯌꯦꯡꯕꯗ ꯌꯥꯝꯅ ꯅꯨꯡꯉꯥꯏꯖꯕ ꯑꯃ ꯑꯣꯏꯖꯈꯤ ꯃꯔꯝꯗꯤ ꯊꯕꯥꯇꯣꯟꯒ ꯀꯥꯏꯀꯨꯒ ꯕꯂꯥꯒ ꯀꯥꯏꯀꯨꯒ ꯌꯦꯡꯕ ꯑꯩꯉꯣꯟꯗ ꯕꯂꯥꯒ ꯀꯥꯏꯀꯨꯒꯁꯤ ꯑꯩꯅ ꯌꯦꯡꯖꯅꯤꯡꯕ ꯌꯦꯡꯖꯕꯗ ꯃꯣꯏ ꯑꯅꯤꯒꯤ ꯑꯦꯛꯇꯤꯡ ꯑꯁꯤ ꯌꯥꯝꯅ ꯅꯨꯡꯉꯥꯏꯖꯕ ꯑꯃ ꯑꯩꯉꯣꯟꯗ ꯐꯥꯎꯖꯩ ꯑꯗꯣ ꯃꯈꯣꯏ ꯑꯅꯤꯒꯤ ꯇꯧꯖꯔꯤꯕ ꯃꯣꯏꯅ ꯂꯧꯔꯤꯕ ꯄꯥꯔꯠꯁꯤꯡ ꯑꯁꯤ ꯌꯥꯝꯅ ꯌꯦꯡꯕꯗ ꯅꯨꯡꯉꯥꯏꯖꯩ ꯑꯩꯉꯣꯟꯗ ꯄꯦꯟꯖꯕ ꯐꯥꯎꯏ ꯑꯗꯨꯅ ꯀꯥꯏꯀꯨ ꯑꯩ ꯍꯥꯟꯅꯗꯒꯤ ꯌꯥꯝꯅ ꯌꯦꯡꯕ ꯌꯦꯡꯖꯅꯤꯡꯕ ꯃꯤꯑꯣꯏꯅꯤ ꯃꯤꯁꯛꯅꯤ ꯀꯥꯏꯀꯨꯅ ꯃꯥꯅ ꯇꯧꯊꯣꯛꯄ ꯇꯧꯊꯣꯔꯛꯄ ꯉꯥꯡꯊꯣꯔꯛꯄ ꯈꯨꯗꯤꯡꯃꯛꯁꯤ ꯌꯦꯡꯕꯗ ꯌꯥꯝꯅ ꯅꯨꯡꯉꯥꯏꯖꯩ ꯌꯥꯝꯅ ꯑꯩꯉꯣꯟꯗ ꯄꯦꯟꯖꯕ ꯐꯥꯎꯏ ꯃꯥꯅ ꯉꯥꯡꯊꯣꯔꯛꯄ ꯑꯦꯛꯇꯤꯡ ꯃꯥꯅ ꯇꯧꯊꯣꯔꯛꯄ ꯌꯥꯝꯅ ꯅꯨꯡꯉꯥꯏꯖꯕ ꯐꯥꯎꯖꯩ ꯕꯂꯥ ꯌꯦꯡꯕꯗ ꯌꯥꯝꯅ ꯅꯨꯡꯉꯥꯏꯖꯩ ꯕꯂꯥꯅ ꯇꯧꯊꯣꯔꯛꯄꯗ ꯌꯥꯝꯅ ꯅꯨꯡꯉꯥꯏꯖꯕ ꯌꯦꯡꯖꯅꯤꯡꯕ ꯐꯥꯎꯖꯩ ꯃꯥꯅ ꯁꯦꯠꯆꯔꯤꯕ ꯐꯤꯔꯣꯟ ꯃꯥꯅ ꯁꯦꯠꯆꯕꯗ ꯏꯟꯖꯕꯗ ꯏꯄꯛꯇ ꯄꯛꯆꯕ ꯑꯃꯁꯨ ꯃꯉꯣꯟꯗ ꯂꯩꯖꯔꯤ ꯂꯩꯖꯩ ꯑꯗꯨꯅ ꯃꯈꯣꯏ ꯑꯅꯤꯒꯤ ꯐꯤꯂꯝꯁꯤ ꯑꯩꯅ ꯌꯦꯡꯕꯗ ꯌꯥꯝꯅ ꯅꯨꯡꯉꯥꯏꯖꯕ ꯑꯃ ꯐꯥꯎꯖꯩ ꯑꯗꯨꯅ ꯑꯩꯈꯣꯏꯒꯤ ꯃꯣꯏ ꯑꯅꯤꯁꯤꯅ ꯅꯨꯡꯁꯤꯅꯕꯁꯤ ꯌꯥꯝꯅ ꯑꯩꯈꯣꯏꯒꯤ ꯀꯔꯤ ꯍꯥꯏꯇꯔꯦ ꯃꯣꯏ ꯑꯅꯤꯅ ꯌꯥꯝꯅ ꯊꯝꯃꯣꯏ ꯁꯦꯡꯅ ꯕꯂꯥꯅ ꯀꯥꯏꯀꯨꯕꯨ ꯅꯨꯡꯁꯤꯖꯕ ꯑꯗꯨ ꯌꯥꯝꯅ ꯅꯨꯡꯉꯥꯏꯖꯩ ꯌꯦꯡꯕꯗ ꯃꯈꯣꯏ ꯑꯅꯤꯁꯤ ꯌꯥꯝꯅ ꯅꯨꯡꯁꯤꯅꯕ ꯃꯈꯣꯏ ꯑꯅꯤꯒꯤ ꯑꯦꯛꯇꯤꯡ ꯑꯁꯤ ꯌꯥꯝꯅ ꯐꯖꯅ ꯌꯥꯝꯅ ꯅꯤꯡꯊꯤꯅ ꯐꯖꯅ ꯇꯧꯖꯈꯤꯕ ꯑꯦꯛꯇꯤꯡ ꯑꯗꯨ ꯌꯥꯝꯅ ꯌꯦꯡꯕꯗ ꯌꯥꯝꯅ ꯅꯨꯡꯉꯥꯏꯖꯩ ꯃꯈꯣꯏ ꯑꯅꯤ ꯌꯥꯝꯅ ꯐꯖꯅ ꯏꯁꯦꯡ ꯁꯦꯡꯅ ꯊꯝꯃꯣꯏ ꯁꯦꯡꯅ ꯅꯨꯡꯁꯤꯅꯕꯗꯨ ꯑꯩꯈꯣꯏ ꯑꯩꯅ ꯌꯥꯝꯅ ꯉꯥꯎꯖꯈꯤꯕ ꯐꯤꯂꯝ ꯑꯣꯏꯖꯈꯤ ꯊꯕꯥꯇꯣꯟꯗ ꯃꯈꯣꯏ ꯑꯅꯤ ꯌꯦꯡꯕꯗꯁꯨ ꯌꯥꯝꯅ ꯅꯨꯡꯉꯥꯏꯕ ꯑꯃꯁꯨ ꯐꯥꯎꯈꯤ ꯃꯈꯣꯏꯅ ꯇꯧꯊꯣꯔꯛꯄ ꯑꯦꯛꯇꯤꯡ ꯑꯣꯏꯔꯁꯨ ꯑꯗꯨꯝ ꯅꯨꯡꯉꯥꯏꯖꯩ ꯉꯥꯡꯊꯣꯔꯛꯄꯗꯁꯨ ꯅꯨꯡꯉꯥꯏꯖꯩ ꯃꯁꯛꯇꯁꯨ ꯌꯦꯡꯕꯗ ꯑꯗꯨꯝ ꯅꯨꯡꯉꯥꯏꯖꯕ ꯍꯥꯏꯕꯗꯨ ꯑꯣꯏꯒꯤ ꯊꯕꯥꯇꯣꯟꯅ ꯈ꯭ꯋꯥꯏꯗꯒꯤ ꯍꯦꯟꯅ ꯑꯩꯉꯣꯟꯗ ꯅꯨꯡꯉꯥꯏꯖꯈꯤ ꯊꯕꯥꯇꯣꯟ ꯐꯤꯂꯝꯁꯤ ꯍꯧꯖꯤꯛ ꯐꯥꯎꯕ ꯀꯥꯎꯕ ꯂꯩꯇꯦ ꯐꯤꯂꯝ ꯑꯣꯏꯖꯈꯤ